ꯑꯥ ꯍꯜꯂꯣ ꯃꯥꯅꯦ ꯃꯥꯅꯦ ꯑꯣ ꯄꯣꯠꯇꯣ ꯌꯧꯔꯛꯑꯕꯅꯦ ꯒꯨꯋꯥꯍꯥꯇꯤꯗ ꯐ꯭ꯂꯥꯏꯠꯇ ꯌꯧꯔꯛꯑꯕꯅꯦ ꯑꯗꯨꯒ ꯒꯨꯋꯥꯍꯥꯇꯤꯗꯒꯤꯗꯤ ꯑꯃꯨꯛꯀ ꯏꯝꯐꯥꯜ ꯐꯥꯎꯁꯤ ꯃꯈꯥꯗ ꯍꯥꯏꯗꯤ ꯕꯥꯏ ꯔꯣꯠꯇ ꯂꯥꯛꯀꯗꯕ ꯀꯣ ꯑꯗꯨꯗ ꯍꯧꯖꯤꯛ ꯕ꯭ꯂꯣꯀꯦꯠ ꯑꯃꯨꯛ ꯇꯧꯁꯤꯟꯈꯤꯗꯅ ꯄꯣꯠꯇꯨ ꯄꯜꯂꯒ ꯂꯩꯕ ꯌꯥꯝ ꯀꯨꯏꯅ ꯆꯪꯉꯣꯏꯌꯦ ꯉꯁꯤ ꯅꯨꯃꯤꯠ ꯅꯤꯅꯤꯃꯨꯛꯇꯤ ꯆꯪꯒꯗꯧ ꯃꯥꯜꯂꯦ ꯉꯁꯤꯁꯤ ꯁꯟꯗꯦꯒ ꯅꯣꯡꯃꯥꯏꯖꯤꯡꯒ ꯄꯨꯟꯂꯞ ꯄꯥꯁꯤꯟꯕꯁꯤꯒ ꯁꯨꯇꯤ ꯑꯃꯨꯛ ꯂꯩꯔꯕ ꯍꯣꯏ ꯍꯣꯏ ꯄꯣꯠꯇꯨ ꯌꯧꯔꯛꯄꯒ ꯑꯩ ꯍꯥꯟꯅ ꯀꯣꯜ ꯇꯧꯔꯛꯑꯒꯦ ꯑꯗꯨꯒ ꯑꯗꯨꯝ ꯂꯧꯕ ꯂꯥꯛꯄꯤꯔꯁꯨ ꯌꯥꯅꯤ ꯄꯣꯁ ꯑꯣꯐꯤꯁꯇ ꯎꯝ ꯐꯔꯦ ꯐꯔꯦ